ꯅꯪꯗꯤ ꯅꯁꯥ ꯈꯔ ꯅꯨꯡꯉꯥꯏꯔꯕꯣ ꯀꯃꯥꯏꯅ ꯇꯧꯔꯒꯦ ꯑꯣꯑꯣ ꯑꯗꯣ ꯑꯇꯩ ꯑꯇꯩꯗꯤ ꯀꯔꯤ ꯅꯨꯡꯉꯥꯏꯇꯕ ꯂꯩꯒꯦ ꯑꯣ ꯑꯗꯣ ꯑꯈꯣꯏꯁꯤ ꯍꯣꯁꯄꯤꯇꯥꯜꯗ ꯂꯩꯕꯁꯦ ꯅꯨꯡꯉꯥꯏꯕ꯭ꯔꯥ ꯀꯃꯥꯏ ꯀꯃꯥꯏꯅ ꯇꯧꯒꯦꯅꯦ ꯑꯣ ꯑꯣ ꯑꯗꯣ ꯁꯤꯗꯗꯤ ꯀꯅꯥ ꯀꯅꯥ ꯂꯩꯒꯦ ꯅꯣꯏ ꯌꯨꯝꯒꯤ ꯃꯤ ꯑꯧ ꯑꯧ ꯃꯣꯏꯗꯤ ꯀꯔꯤ ꯀꯔꯤ ꯍꯣꯠꯅꯔꯤ ꯑꯣ ꯑꯣ ꯑꯗꯣ ꯑꯈꯣꯏꯁꯤ ꯑꯈꯣꯏ ꯁꯤꯗꯩꯁꯤꯗ ꯑꯗꯨꯝ ꯅꯔꯁꯀꯨꯝꯕ ꯁꯤꯁꯇꯔ ꯃꯌꯥꯝ ꯑꯃ ꯂꯩꯗꯅꯀꯣ ꯃꯣꯏꯅ ꯇꯧꯔꯤꯕ ꯃꯑꯣꯡ ꯃꯇꯧ ꯍꯥꯏꯗꯤ ꯅꯣꯏꯒꯤ ꯀꯩ ꯀꯩ ꯅꯨꯡꯉꯥꯏꯇꯕ ꯂꯩ ꯍꯥꯏꯗꯤ ꯄꯥꯝꯗꯕ ꯂꯩꯒꯦ ꯑꯗꯨꯝ ꯑꯗꯗꯨꯝꯕ ꯄ꯭ꯔꯣꯕ꯭ꯂꯝ ꯂꯩꯔꯁꯨ ꯑꯗꯨꯝ ꯍꯥꯏꯔꯛꯎꯕꯀꯣ ꯑꯥ ꯅꯪ ꯍꯤꯗꯥꯛ ꯂꯥꯡꯊꯛ ꯂꯩꯕ ꯈꯣꯠꯄꯅ ꯀꯅꯥꯅ ꯆꯠꯂꯤꯕ ꯍꯤꯗꯥꯛ ꯂꯥꯡꯊꯛꯀꯨꯝꯕ ꯂꯩꯕ ꯈꯣꯠꯄ ꯇꯧꯕꯁꯦ ꯅꯪꯒꯤ ꯑꯌꯥꯝꯕꯅ ꯀꯅꯥꯅ ꯆꯠꯀꯦꯕ ꯐꯥꯔꯃꯥꯁꯤꯒꯨꯝꯕ ꯈꯔ ꯑꯗꯨꯝ ꯑꯗꯨꯃꯥꯏꯅ ꯆꯠꯊꯣꯛ ꯆꯠꯁꯤꯟ ꯇꯧꯕꯗꯣꯀꯣ ꯑꯣ ꯑꯣ ꯅꯣꯏ ꯕꯥꯅ ꯑꯗꯨꯝ ꯆꯠꯂꯦꯕꯀꯣ ꯑꯗꯣ ꯐꯔꯦꯅꯦ ꯑꯗꯨꯝ ꯍꯥꯏꯗꯤ ꯅꯨꯡꯉꯥꯏꯇꯕ ꯈꯣꯠꯇꯕ ꯂꯩꯔꯒꯁꯨꯀꯣ ꯑꯩꯈꯣꯏꯗ ꯑꯗꯨꯝ ꯍꯥꯏꯕꯤꯔꯑꯣ ꯀꯣ ꯑꯗꯨꯒ ꯑꯧꯁꯨ ꯑꯗꯨꯝ ꯃꯔꯛ ꯃꯔꯛꯇ ꯂꯥꯛꯀꯅꯤ ꯌꯥꯝ ꯇꯣꯏꯅꯃꯛ ꯀꯩꯅꯣ ꯆꯦꯛ ꯇꯧꯕ ꯉꯝꯗ꯭ꯔꯒꯁꯨꯀꯣ ꯑꯗꯣ ꯅꯪꯅ ꯀꯩ ꯀꯩ ꯍꯣꯠꯅꯔꯤꯕ

ꯀꯩꯁꯨ ꯊꯣꯏꯗꯣꯛꯄ ꯍꯣꯠꯅꯕ ꯂꯩꯇꯦꯕꯀꯣ ꯑꯗꯣ ꯍꯥꯏꯗꯤ ꯅꯪꯁꯨ ꯑꯉꯥꯡ ꯅꯠꯂꯛꯇ꯭ꯔꯕꯅꯤꯅꯀꯣ ꯑꯗꯨꯝ ꯑꯁꯤꯗꯒꯤ ꯔꯤꯀꯣꯕꯔꯤ ꯇꯧꯔꯒ ꯅꯁꯥꯗꯣ ꯐꯒꯠꯂꯒ ꯍꯥꯏ ꯇꯥꯔꯦꯀꯣ ꯑꯗꯨꯝ ꯃꯃꯥ ꯕꯕꯥꯒꯤ ꯃꯇꯦꯡꯁꯨ ꯑꯗꯨꯝ ꯄꯥꯡꯕꯤꯌꯣꯀꯣ ꯑꯗꯣ ꯑꯗꯨꯃꯥꯏꯅ ꯀꯩꯅꯣ ꯇꯧꯔꯦ ꯑꯗꯣ ꯅꯪ ꯑꯁꯤꯗ ꯅꯪ ꯑꯦꯛꯁꯤꯗꯦꯟ ꯇꯧꯔꯒ ꯄꯨꯈꯠꯂꯏꯁꯦ ꯅꯪ ꯀꯃꯥꯏ ꯀꯃꯥꯏꯅ ꯇꯧꯔꯛꯏꯅꯣꯕ ꯅꯣꯏ ꯅꯃꯥꯟꯅꯕꯁꯤꯡ ꯆꯠꯃꯤꯟ ꯈꯣꯠꯃꯤꯟꯅꯩꯅ ꯇꯧꯏꯗꯣ ꯑꯗꯣ ꯍꯥꯏꯐꯦꯠꯇꯪ ꯍꯥꯏꯔꯑꯣꯅꯦ ꯎꯝ ꯑꯥ ꯎꯝ ꯑꯧ ꯑꯧ ꯑꯧ ꯑꯧ ꯑꯗꯨꯅꯦ ꯍꯥꯏꯗꯤ ꯗꯁꯥꯅꯦꯕꯀꯣ ꯅꯪꯁꯨ ꯑꯗꯣ ꯍꯥꯏꯕꯗꯤ ꯁꯣꯛꯑꯦ ꯅꯣꯏꯒꯤ ꯏꯃꯨꯡꯁꯨ ꯄꯩꯁꯥ ꯇꯤꯉꯦ ꯅꯁꯥꯁꯨ ꯋꯥꯔꯦ ꯑꯗꯨꯝ ꯅꯠꯇ꯭ꯔꯥ ꯑꯗꯨꯅ ꯑꯗꯨꯝ ꯒ꯭ꯌꯥꯟ ꯇꯥꯅ ꯍꯥꯏ ꯇꯥꯔꯦꯀꯣ ꯑꯄꯥꯝꯕ ꯇꯧꯕ ꯆꯠꯊꯣꯛ ꯈꯣꯇꯣꯀꯄꯗ ꯑꯗꯨꯝ ꯌꯦꯡꯁꯤꯜꯂꯣꯕꯀꯣ ꯍꯣꯏ ꯍꯣꯏ ꯐꯔꯦ ꯐꯔꯦ ꯑꯗꯣ ꯑꯗꯨꯝ ꯃꯊꯪꯒꯤ ꯔꯥꯎꯟ ꯂꯥꯛꯄꯀꯥꯟꯗ ꯐꯖꯅ ꯎꯟꯅꯔꯁꯤꯀꯣ ꯋꯥꯔꯤ ꯋꯥꯇꯥꯏ ꯑꯃꯨꯛ ꯐꯖꯅ ꯁꯥꯟꯅꯔꯁꯤꯀꯣ ꯌꯥꯝ ꯅꯨꯡꯉꯥꯏꯔꯦ ꯑꯗꯨꯅ ꯆꯠꯂꯨꯈꯤꯒꯦ